ꯍꯦꯜꯠ ꯀꯦꯌꯔꯒꯤ ꯃꯇꯥꯡꯗ ꯑꯩꯅ ꯈꯪꯕ ꯑꯩꯅ ꯈꯪꯖꯕꯗ ꯑꯩꯈꯣꯏꯒꯤ ꯍꯦꯜꯠ ꯀꯦꯌꯔꯒꯤꯁꯤ ꯑꯩꯕꯨ ꯍꯦꯛ ꯄꯣꯛꯄꯤꯔꯤꯕ ꯏꯄꯥꯁꯤꯁꯨ ꯍꯧꯖꯤꯛ ꯀꯤꯠꯅꯤ ꯗꯥꯏꯂꯥꯏꯁꯤꯁ ꯇꯧꯔꯒ ꯂꯩꯕꯅꯤ ꯑꯗꯨꯅ ꯃꯔꯝ ꯑꯣꯏꯔꯒ ꯍꯦꯜꯠ ꯀꯦꯌꯔꯒꯤ ꯃꯇꯥꯡꯁꯤꯅ ꯑꯗꯨꯛꯀꯤ ꯃꯇꯤꯛ ꯆꯥꯎꯅ ꯀꯥꯟꯅꯕ ꯄꯤ ꯍꯥꯏꯕꯁꯤ ꯑꯩ ꯍꯥꯏꯖꯅꯤꯡꯉꯤ ꯃꯔꯝꯗꯤ ꯀꯩꯒꯤꯅꯣ ꯍꯥꯏꯕ ꯃꯇꯝꯗ ꯑꯩꯈꯣꯏꯒꯤ ꯕꯕꯥꯁꯤ ꯅꯥꯔꯨꯕꯅꯤ ꯑꯩꯈꯣꯏꯒꯤ ꯀꯤꯠꯅꯤ ꯐꯦꯜ ꯑꯣꯏꯁꯏꯜꯂꯛꯄꯅꯤ ꯀꯤꯠꯅꯤ ꯐꯦꯜ ꯑꯣꯏꯕꯗꯒꯤ ꯉꯁꯥꯏꯒꯤ ꯃꯥꯒꯤ ꯀꯤꯠꯅꯤꯁꯤ ꯁꯤꯟꯕ ꯇꯥꯈꯤ ꯁꯤꯟꯕꯁꯤ ꯍꯧꯖꯤꯛꯇꯤ ꯑꯩꯈꯣꯏꯗꯤ ꯏꯃꯨꯡ ꯋꯥꯕꯅꯤꯅ ꯁꯤꯟꯕꯗꯤ ꯉꯝꯗꯦ ꯃꯔꯝ ꯑꯗꯨꯅ ꯄꯄꯥꯁꯦ ꯗꯥꯏꯂꯥꯏꯁꯤꯁ ꯇꯧꯔꯒ ꯂꯩꯕ ꯇꯥꯈꯤ ꯑꯗꯨꯅ ꯗꯥꯏꯂꯥꯏꯁꯤꯁ ꯇꯧꯕꯁꯤ ꯄꯩꯁꯥ ꯆꯪꯉꯤ ꯑꯗꯨꯅ ꯄꯩꯁꯥ ꯆꯪꯕꯁꯤꯅ ꯃꯔꯝ ꯑꯣꯏꯔꯒ ꯍꯞꯇꯥꯗ ꯇꯨ ꯄꯣꯏꯟ ꯐꯥꯏꯚ ꯍꯞꯇꯥꯗ ꯕꯕꯥꯁꯤ ꯗꯥꯏꯂꯥꯏꯁꯤꯁ ꯑꯅꯤꯔꯛ ꯆꯠꯂꯤ ꯑꯗꯨꯅ ꯃꯗꯨꯁꯤꯡ ꯑꯗꯨ ꯄꯩꯁꯥ ꯆꯠꯄ ꯇꯥꯔꯒꯗꯤ ꯄꯩꯁꯥ ꯄꯤꯕ ꯇꯥꯔꯒꯗꯤ ꯍꯞꯇꯥꯗ ꯐꯣꯔ ꯄꯣꯏꯟ ꯐꯥꯏꯚ ꯀꯦ ꯑꯗꯨꯃꯥꯏꯅ ꯐꯥꯏꯚ ꯀꯦ ꯑꯗꯨꯃꯥꯏꯅ ꯂꯥꯛꯏ ꯃꯗꯨ ꯑꯗꯨꯛꯀꯤ ꯃꯇꯤꯛ ꯋꯥꯔꯕ ꯏꯃꯨꯡ ꯑꯋꯥꯕ ꯑꯩꯈꯣꯏꯗꯗꯤ ꯑꯗꯨꯛꯀꯤ ꯃꯇꯤꯛ ꯈꯨꯗꯣꯡ ꯆꯥꯗꯕꯅ ꯃꯔꯝ ꯑꯣꯏꯔꯒ ꯕꯕꯥꯁꯤ ꯗꯥꯏꯂꯥꯏꯁꯤꯁ ꯇꯧꯕꯁꯦ ꯑꯩꯈꯣꯏꯒꯤ ꯍꯦꯜꯠ ꯀꯥꯔꯠꯅ ꯇꯧ ꯕ ꯇꯥꯈꯤ ꯑꯗꯨꯅ ꯍꯦꯜꯠ ꯀꯥꯔꯠ ꯑꯁꯤ ꯒꯣꯚꯔꯟꯃꯦꯟꯒꯤ ꯑꯩꯈꯣꯏꯒꯤ ꯆꯤꯐ ꯃꯤꯅꯤꯁꯇꯔ ꯇꯦꯡꯕꯥꯡ ꯂꯨꯞ ꯍꯥꯏꯅ ꯆꯤꯐ ꯃꯤꯅꯤꯁꯇꯔ ꯍꯦꯜꯠ ꯄꯤ ꯑꯦꯝ ꯖꯤ ꯋꯥꯏ ꯑꯗꯒꯤ ꯁꯤ ꯍꯩꯆ ꯑꯦꯝ ꯇꯤꯒ ꯍꯥꯏꯕ ꯑꯩꯈꯣꯏꯒꯤ ꯃꯅꯤꯄꯨꯔ ꯏꯁꯇꯦꯠꯀꯤ ꯑꯣꯏꯕ ꯆꯤꯐ ꯃꯤꯅꯤꯁꯇꯔꯒꯤ ꯑꯗꯨꯒꯨꯝꯕ ꯍꯦꯜꯠꯀꯤ ꯇꯦꯡꯕꯥꯡ ꯑꯗꯨꯒꯨꯝꯕ ꯃꯌꯥꯝ ꯑꯗꯨꯒꯨꯝꯕ ꯂꯩꯈꯤ ꯃꯗꯨꯁꯤꯡ ꯑꯗꯨ ꯄꯄꯥꯅ ꯁꯥꯔꯦ ꯍꯥꯏꯔꯒ ꯁꯤꯖꯟꯅꯔꯒ ꯍꯧꯖꯤꯛ ꯐꯥꯎꯕ ꯄꯄꯥꯁꯤ ꯍꯤꯡꯂꯤ ꯃꯗꯨꯒꯤꯗꯃꯛꯇ ꯑꯩꯅ ꯑꯩꯈꯣꯏꯒꯤ ꯄꯥꯜꯂꯤꯕ ꯂꯩꯉꯥꯛ ꯑꯗꯒꯤ ꯆꯤꯐ ꯃꯤꯅꯤꯁꯇꯔꯗ ꯑꯗꯨꯛꯀꯤ ꯃꯇꯤꯛ ꯅꯨꯡꯉꯥꯏꯕ ꯐꯣꯡꯗꯣꯛꯆꯔꯤ ꯆꯤꯐ ꯃꯤꯅꯤꯁꯇꯔꯅ ꯑꯁꯤꯒꯨꯝꯕꯁꯤꯡ ꯁꯤꯡꯑꯁꯤ ꯇꯧꯕꯤꯔꯝꯗꯕꯇꯥꯔꯒꯗꯤ ꯉꯁꯤ ꯑꯩꯅ ꯎꯔꯤꯕ ꯄꯄꯥꯁꯦ ꯑꯩꯒꯤ ꯃꯤꯠꯃꯥꯡꯗ ꯎꯔꯝꯗꯕꯁꯨ ꯌꯥꯏ ꯄꯨꯟꯁꯤ ꯆꯨꯞꯄ ꯀꯥꯏꯅꯔꯝꯕꯁꯨ ꯌꯥꯏ ꯑꯗꯨꯅ ꯑꯗꯨꯒꯤ ꯑꯗꯨꯅ ꯑꯩ ꯆꯤꯐ ꯃꯤꯅꯤꯁꯇꯔꯒꯤ ꯆꯤꯐ ꯃꯤꯅꯤꯁꯇꯔ ꯑꯃꯁꯨꯡ ꯁꯦꯟꯇ꯭ꯔꯦꯜꯒꯤ ꯃꯣꯏꯕꯨ ꯊꯥꯒꯠꯄ ꯐꯣꯡꯗꯣꯛꯆꯔꯤ ꯃꯔꯝꯗꯤ ꯕꯤ ꯖꯦ ꯄꯤ ꯂꯩꯉꯥꯛꯅ ꯂꯩꯕꯗꯒꯤ ꯍꯧꯖꯤꯛꯀꯤ ꯑꯩꯈꯣꯏꯒꯤ ꯄꯤ ꯑꯦꯝ ꯖꯤ ꯋꯥꯏ ꯅꯠꯇ꯭ꯔꯒꯅ ꯑꯁꯤꯒꯨꯝꯕ ꯃꯈꯜꯒꯤ ꯍꯦꯜꯠꯀꯤ ꯇꯦꯡꯕꯥꯡ ꯂꯨꯞ ꯑꯁꯤ ꯂꯩꯕꯅ ꯃꯔꯝ ꯑꯣꯏꯔꯒ ꯑꯩꯒꯤ ꯄꯥꯕꯨꯡ ꯑꯁꯤ ꯍꯧꯖꯤꯛ ꯐꯥꯎꯕ ꯃꯤꯃꯥꯟꯅꯔꯒ ꯑꯩꯈꯣꯏꯒꯤ ꯂꯛꯇ ꯇꯤꯟꯕ ꯉꯝꯂꯤꯕꯅꯤ ꯍꯥꯏꯕꯁꯤ ꯑꯩ ꯍꯥꯏꯖꯅꯤꯡꯉꯤ ꯍꯦꯜꯠ ꯀꯥꯔꯠꯅ ꯀꯥꯟꯅꯕ ꯄꯤꯕꯁꯤ ꯉꯁꯤ ꯕꯕꯥ ꯈꯛꯇ ꯅꯠꯇꯦ ꯂꯩꯔꯤꯕ ꯄꯥꯜꯂꯤꯕ ꯁꯪꯁꯥꯔꯁꯤꯗ ꯄꯥꯜꯂꯤꯕ ꯑꯩꯈꯣꯏꯒꯤ ꯏꯁꯇꯦꯠ ꯈꯛꯇ ꯅꯠꯇꯅ ꯄꯤꯛꯊ꯭ꯔꯤꯕꯤ ꯄꯨꯝꯕꯗ ꯂꯩꯔꯤꯕ ꯃꯤꯑꯣꯏ ꯀꯌꯥꯅ ꯃꯁꯤꯒꯤ ꯍꯦꯜꯠ ꯀꯥꯔꯠ ꯑꯁꯤ ꯁꯤꯖꯟꯅꯔꯀꯥꯟꯗ ꯑꯗꯨꯛꯀꯤ ꯃꯇꯤꯛ ꯃꯈꯣꯏꯗ ꯐꯥꯏꯅꯥꯟꯁ꯭ꯌꯦꯜꯂꯤ ꯑꯋꯥꯕꯁꯤꯡ ꯑꯗꯒꯤ ꯀꯌꯥꯗꯒꯤ ꯉꯥꯛꯊꯣꯛꯄ ꯉꯝꯃꯤ ꯑꯗꯨꯅ ꯏꯟꯗꯤꯌꯥꯗ ꯂꯩꯔꯤꯕ ꯃꯤ ꯑꯋꯥꯕ ꯑꯋꯥ ꯑꯅꯥ ꯇꯥꯔꯕ ꯃꯤꯁꯤꯡꯗ ꯑꯁꯤꯒꯨꯝꯕ ꯍꯦꯜꯠꯀꯤ ꯇꯦꯡꯕꯥꯡ ꯂꯨꯞ ꯑꯁꯤ ꯐꯪꯂꯦ ꯍꯥꯏꯔꯀꯥꯟꯗ ꯃꯣꯏꯅ ꯐ꯭ꯔꯤꯗ ꯂꯥꯏꯌꯦꯡꯕꯅ ꯃꯔꯝ ꯑꯣꯏꯔꯒ ꯈꯨꯗꯣꯡ ꯆꯥꯗꯕ ꯑꯅꯥ ꯑꯋꯥ ꯑꯅꯥ ꯀꯌꯥꯗꯒꯤ ꯉꯥꯛꯊꯣꯛꯄ ꯉꯝꯂꯤꯕꯅꯤ ꯍꯥꯏꯕꯁꯤ ꯑꯩꯅ ꯉꯁꯤ ꯑꯩꯅ ꯊꯝꯖꯅꯤꯡꯉꯤ ꯑꯗꯨꯅ ꯒꯣꯔꯃꯦꯟꯅ ꯑꯁꯤꯒꯨꯝꯕ ꯆꯥꯎꯈꯠ ꯊꯧꯔꯥꯡ ꯑꯁꯤ ꯂꯧꯕ ꯍꯥꯏꯕꯁꯤ ꯑꯋꯥ ꯑꯅꯥ ꯇꯥꯔꯕ ꯏꯃꯨꯡ ꯂꯥꯏꯔꯕꯁꯤꯡꯒꯤꯗꯃꯛꯇꯗꯤ ꯑꯗꯨꯛꯀꯤ ꯃꯇꯤꯛ ꯆꯥꯎꯅ ꯃꯇꯦꯡ ꯄꯥꯡꯉꯤ ꯍꯥꯏꯕꯁꯤ ꯉꯁꯤꯒꯤ ꯉꯁꯤꯒꯤ ꯇꯟꯖꯥ ꯑꯁꯤ ꯂꯧꯔꯒ ꯑꯩꯅ ꯊꯥꯒꯠꯄ ꯐꯣꯡꯗꯣꯛꯆꯔꯤ ꯑꯗꯨꯅ ꯑꯩꯈꯣꯏꯒꯤ ꯃꯅꯤꯄꯨꯔ ꯑꯩ ꯏꯁꯥꯃꯛ ꯃꯅꯤꯄꯨꯔꯗꯒꯤꯅꯤ ꯃꯅꯤꯄꯨꯔꯗꯁꯨ ꯑꯩꯒꯤ ꯄꯄꯥꯒꯨꯝꯕ ꯑꯋꯥ ꯑꯅꯥ ꯇꯥꯔꯕ ꯄꯩꯁꯥꯗꯤ ꯂꯩꯖꯗꯕ ꯃꯤ ꯀꯌꯥ ꯑꯃ ꯂꯩ ꯃꯈꯣꯏꯁꯤꯡ ꯑꯗꯨ ꯑꯁꯤꯒꯨꯝꯕ ꯏꯁꯇꯦꯠꯀꯤ ꯅꯠꯇ꯭ꯔꯒꯅ ꯍꯦꯜꯠꯀꯤ ꯀꯥꯔꯠꯀꯤ ꯇꯦꯡꯕꯥꯡꯅ ꯃꯇꯦꯡꯅ ꯑꯩꯈꯣꯏ ꯉꯁꯤ ꯐꯥꯎꯕ ꯃꯌꯥꯝ ꯃꯔꯛꯇ ꯇꯤꯟꯗꯨꯅ ꯍꯤꯡꯕ ꯉꯝꯂꯤꯕꯅꯤ ꯃꯈꯣꯏꯁꯤꯡ ꯑꯗꯨꯁꯨ ꯑꯁꯤꯒꯨꯝꯂꯕ ꯍꯦꯜꯠ ꯀꯥꯔꯠ ꯑꯁꯤ ꯍꯦꯜꯠ ꯀꯥꯔꯠꯀꯨꯝꯕ ꯑꯁꯤ ꯂꯩꯔꯝꯗ꯭ꯔꯒꯗꯤ ꯍꯦꯜꯠꯀꯤ ꯇꯦꯡꯕꯥꯡ ꯂꯨꯞꯁꯤꯡ ꯑꯁꯤ ꯂꯩꯔꯝꯗ꯭ꯔꯒꯗꯤ ꯉꯁꯤ ꯑꯩꯈꯣꯏꯒꯤ ꯂꯛꯇ ꯇꯤꯟꯕ ꯉꯝꯂꯝꯗꯕꯁꯨ ꯌꯥꯏ ꯑꯗꯨꯅ ꯉꯁꯤ ꯉꯁꯤꯒꯤ ꯇꯟꯖꯥ ꯑꯁꯤ ꯂꯧꯖꯔꯒ ꯑꯩꯅ ꯍꯥꯏꯖꯅꯤꯡꯕꯗꯤ ꯃꯈꯣꯏꯅ ꯁꯦꯟꯇ꯭ꯔꯦꯜ ꯑꯃꯁꯨꯡ ꯏꯁꯇꯦꯠꯅ ꯃꯈꯣꯏꯅ ꯑꯁꯤꯒꯨꯝꯕ ꯃꯇꯦꯡ ꯄꯤꯕꯤꯕ ꯑꯁꯤ ꯑꯗꯨꯛꯀꯤ ꯃꯇꯤꯛ ꯑꯩꯈꯣꯏꯗ ꯅꯨꯡꯉꯥꯏꯖꯩ ꯑꯩꯈꯣꯏꯒꯤ ꯂꯩꯃꯤꯟꯅꯔꯤꯕ ꯂꯩꯃꯤꯟꯅꯕ ꯁꯃꯥꯖꯇ ꯍꯤꯡꯃꯤꯟꯅꯕ ꯐꯪꯍꯟꯕꯤꯕꯒꯤꯗꯃꯛꯇ ꯅꯨꯡꯉꯥꯏꯕ ꯐꯣꯡꯗꯣꯛꯆꯔꯤ ꯉꯁꯤ ꯑꯩꯒꯤ ꯐꯦꯃꯤꯂꯤꯗ ꯑꯩꯒꯤ ꯄꯄꯥꯗꯒꯤ ꯍꯦꯟꯗꯣꯛꯇꯅ ꯑꯩꯒꯤ ꯐꯦꯃꯤꯂꯤꯗ ꯑꯁꯤꯒꯨꯝꯕ ꯑꯅꯥ ꯑꯌꯦꯛ ꯌꯥꯎꯕ ꯃꯌꯥꯝ ꯑꯃ ꯂꯩ ꯑꯗꯨꯕꯨ ꯑꯩꯈꯣꯏ ꯐꯦꯃꯤꯂꯤꯗꯤ ꯂꯥꯏꯔꯕ ꯄꯩꯁꯥ ꯄꯥꯏꯗꯕꯅ ꯃꯔꯝ ꯑꯣꯏꯔꯒ ꯂꯥꯏꯌꯦꯡꯕꯗꯤ ꯉꯝꯖꯗꯕ ꯑꯁꯤꯒꯨꯝꯕꯁꯤꯅ ꯄ꯭ꯔꯣꯕ꯭ꯂꯦꯝ ꯑꯁꯤ ꯂꯩꯕꯅ ꯃꯔꯝ ꯑꯣꯏꯔꯒ ꯑꯗꯨꯛꯀꯤ ꯃꯇꯤꯛ ꯑꯋꯥꯕ ꯆꯩꯊꯦꯡ ꯐꯪꯉꯤ ꯑꯗꯨꯅ ꯑꯁꯤꯒꯨꯝꯕ ꯒꯣꯔꯃꯦꯟꯒꯤ ꯁꯥꯏꯠꯇꯒꯤ ꯑꯁꯤꯒꯨꯝꯕ ꯍꯦꯜꯠꯀꯤ ꯃꯇꯦꯡ ꯄꯤꯕꯤꯕ ꯑꯁꯤꯅ ꯑꯩꯈꯣꯏꯗ ꯑꯗꯨꯛꯀꯤ ꯃꯇꯤꯛ ꯀꯥꯟꯅꯕ ꯄꯤ ꯍꯥꯏꯕꯁꯤ ꯑꯩꯅ ꯍꯥꯏꯖꯅꯤꯡꯉꯤ ꯑꯗꯨꯅ ꯃꯁꯤ ꯁꯥꯕꯒꯤ ꯃꯇꯥꯡꯁꯦ ꯑꯩꯅ ꯈꯪꯖꯕ ꯃꯇꯝꯗ ꯑꯩꯈꯣꯏꯒꯤ ꯒꯣꯕꯔꯃꯦꯟꯇꯒꯤ ꯑꯩꯈꯣꯏꯅ ꯑꯩꯈꯣꯏꯒꯤ ꯑꯙꯥꯔ ꯀꯥꯔꯠꯅꯨꯡ ꯇꯧꯔꯒ ꯊꯥꯖꯤꯜꯂꯒ ꯃꯣꯏꯅ ꯔꯤꯀꯛꯅꯥꯏꯖ ꯇꯧꯔ ꯃꯇꯨꯡꯗ ꯑꯩꯈꯣꯏꯒꯤ ꯒꯣꯕꯔꯃꯦꯟ ꯖꯣꯕ ꯇꯧꯕ ꯇꯧꯗꯕꯁꯤꯡ ꯑꯁꯤ ꯃꯣꯏꯅ ꯃꯨꯟꯅ ꯌꯦꯡꯁꯤꯜꯂꯕ ꯃꯇꯨꯡꯗ ꯒꯣꯕꯔꯃꯦꯟ ꯖꯣꯕ ꯇꯧꯔꯝꯕ ꯇꯥꯔꯒꯗꯤ ꯉꯁꯥꯏꯒꯤ ꯑꯙꯥꯔ ꯑꯗꯨ ꯃꯈꯣꯏꯒꯤ ꯒꯣꯕꯔꯃꯦꯟꯒꯤ ꯁꯔꯚꯤꯁꯇ ꯂꯤꯡ ꯂꯩꯕꯅꯤꯅ ꯑꯁꯤꯒꯨꯝꯕꯁꯤ ꯆꯦꯛ ꯇꯧꯕꯀꯥꯟꯗ ꯑꯩꯈꯣꯏꯒꯤ ꯐꯠꯂꯥꯎꯅ ꯆꯣꯡꯊꯣꯔꯛꯏ ꯍꯥꯏ ꯑꯩꯅ ꯇꯥꯖ ꯃꯇꯝꯗ ꯑꯁꯤꯒꯨꯝꯕ ꯒꯣꯕꯔꯃꯦꯟꯒꯤ ꯁꯔꯚꯤꯁ ꯇꯧꯕ ꯇꯥꯔꯒꯗꯤ ꯌꯥꯗꯦ ꯍꯥꯏꯕꯒꯤ ꯄ꯭ꯔꯨꯞꯁꯦ ꯆꯞꯆꯥꯅ ꯑꯩ ꯈꯪꯖꯩ ꯃꯔꯝꯗꯤ ꯑꯙꯥꯔ ꯅꯝꯕꯔ ꯑꯗꯨ ꯍꯦꯛ ꯅꯝꯕ ꯃꯇꯝꯗ ꯌꯥꯗꯦ ꯍꯥꯏꯅ ꯔꯤꯖꯦꯛ ꯆꯠꯂꯤ ꯍꯥꯏꯅ ꯑꯩꯅ ꯇꯥꯖ ꯃꯇꯝꯗ ꯑꯗꯨꯃꯥꯏꯅ ꯇꯥꯏ ꯑꯗꯨꯅ ꯃꯁꯤꯒꯨꯝꯕ ꯑꯁꯤ ꯑꯩꯈꯣꯏꯒꯤ ꯂꯩꯇ ꯂꯥꯏꯔꯕꯁꯤꯡꯗꯨ ꯑꯣꯏꯅ ꯐꯦꯁꯤꯂꯤꯇꯤꯁꯦ ꯅꯠꯇ꯭ꯔꯒꯅ ꯑꯣꯄꯨꯔꯆꯨꯅꯤꯇꯤꯁꯤ ꯆꯥꯎꯅ ꯄꯤꯕꯤꯕꯁꯤ ꯑꯩꯒꯤꯗꯤ ꯂꯥꯏꯕꯛ ꯌꯥꯝꯅ ꯐꯕꯅꯤ ꯑꯗꯨꯅ ꯃꯔꯝ ꯑꯣꯏꯔꯒ ꯑꯩꯅ ꯍꯥꯏꯖꯅꯤꯡꯕꯗꯤ ꯑꯩꯅ ꯃꯁꯤꯒꯤ ꯃꯇꯥꯡꯗ ꯑꯩꯅ ꯈꯪꯖꯕꯗꯤ ꯃꯈꯣꯏꯒꯤ

ꯖꯣꯕ ꯇꯧꯕ ꯄꯩꯁꯥ ꯄꯥꯏꯕꯁꯤꯡꯒꯤꯗꯗꯤ ꯑꯁꯤꯒꯨꯝꯕꯁꯤꯡ ꯑꯁꯤ ꯒꯣꯕꯔꯃꯦꯟꯒꯤ ꯁꯔꯚꯤꯁ ꯇꯧꯕ ꯃꯤꯁꯤꯡꯅꯗꯤ ꯌꯥꯗꯦ ꯍꯥꯏꯕꯁꯤ ꯑꯩꯅ ꯈꯪꯖꯩ ꯑꯗꯨꯅ ꯃꯔꯝ ꯑꯣꯏꯔꯒ ꯒꯣꯕꯔꯃꯦꯟꯒꯤ ꯊꯕꯛ ꯏꯟꯈꯥꯡ ꯇꯧꯕ ꯃꯤꯁꯤꯡꯗꯤ ꯁꯤꯒꯤ ꯑꯣꯞꯄꯨꯔꯆꯨꯅꯤꯇꯤꯁꯤ ꯄꯤꯗꯦ ꯑꯗꯨꯒ ꯑꯩꯈꯣꯏꯒꯤ ꯐꯥꯔꯃꯔ ꯑꯣꯏꯕ ꯒꯣꯕꯔꯃꯦꯟꯒꯤ ꯖꯣꯕ ꯇꯧꯗꯕ ꯄꯩꯁꯥ ꯅꯨꯡꯁꯥ ꯄꯥꯏꯗꯕ ꯂꯥꯏꯔ ꯂꯩꯇ ꯂꯥꯏꯔꯕꯁꯤꯡꯒꯤꯗꯃꯛꯇ ꯒꯣꯕꯔꯃꯦꯟꯅ ꯇꯣꯉꯥꯟꯅ ꯑꯁꯤꯒꯨꯝꯕꯁꯤ ꯁꯦꯝꯕꯤꯔꯒ ꯊꯝꯕꯤꯕꯁꯤ ꯑꯩꯒꯤꯗꯤ ꯂꯥꯏꯕꯛ ꯌꯥꯝꯅ ꯐꯕꯅꯤ ꯃꯁꯤꯗꯩꯗ ꯃꯣꯏꯅ ꯑꯩꯈꯣꯏꯒꯤꯗꯃꯛꯇ ꯃꯁꯤ ꯇꯧꯕꯤꯕ ꯍꯥꯏꯕꯁꯦ ꯑꯁꯤꯃꯨꯛ ꯅꯨꯡꯉꯥꯏꯕ ꯂꯩꯇꯦ ꯃꯔꯝꯗꯤ ꯃꯤꯑꯣꯏꯕ ꯍꯥꯏꯕꯁꯦ ꯑꯋꯥ ꯑꯅꯥ ꯇꯥꯔꯛꯄ ꯃꯇꯝꯗ ꯄꯩꯁꯥ ꯅꯨꯡꯁꯥ ꯂꯩꯇ꯭ꯔꯒꯗꯤ ꯑꯗꯨꯛꯀꯤ ꯃꯇꯤꯛ ꯋꯥꯏ ꯍꯥꯏꯕꯁꯤ ꯑꯩꯅ ꯈꯪꯉꯤ ꯑꯗꯨꯅ ꯃꯁꯤꯗ ꯑꯩꯅ ꯍꯥꯏꯖꯅꯤꯡꯕꯗꯤ ꯑꯩꯈꯣꯏꯒꯤ ꯃꯤꯑꯣꯏꯕꯒꯤ ꯄꯨꯟꯁꯤꯗ ꯃꯤꯑꯣꯏꯕꯒꯤ ꯄꯨꯟꯁꯤ ꯍꯥꯏꯕꯁꯤ ꯌꯥꯝ ꯇꯥꯡꯅ ꯂꯥꯛꯏ ꯑꯩꯈꯣꯏꯒꯤ ꯌꯥꯝ ꯇꯥꯡꯅ ꯂꯥꯛꯄꯁꯤꯅ ꯃꯔꯝ ꯑꯣꯏꯔꯒ ꯀꯅꯥꯝꯇꯅ ꯍꯦꯛꯇ ꯁꯤꯅꯤꯡꯕꯗꯤ ꯐꯥꯎꯕ ꯅꯠꯇꯦ ꯑꯗꯨꯕꯨ ꯃꯁꯥ ꯃꯁꯥꯅ ꯌꯥꯗꯕ ꯑꯋꯥ ꯑꯅꯥ ꯇꯥꯔꯕ ꯄꯩꯁꯥ ꯂꯩꯇꯕ ꯅꯥꯔꯒꯁꯨ ꯊꯤꯅ ꯅꯥꯔꯒꯁꯨ ꯌꯦꯡꯅꯤꯡꯉꯥꯏ ꯄꯩꯁꯥ ꯂꯩꯇꯕ ꯑꯗꯨꯒꯨꯝꯕ ꯄ꯭ꯔꯣꯕ꯭ꯂꯦꯝꯁꯤꯡ ꯑꯁꯤ ꯂꯩꯕꯅ ꯃꯔꯝ ꯑꯣꯏꯔꯒ ꯃꯈꯣꯏꯅ ꯌꯦꯡꯕ ꯉꯝꯖꯗꯕꯅ ꯁꯤꯕ ꯀꯣꯡꯒꯥꯏ ꯑꯗꯨꯃꯥꯏꯅ ꯑꯗꯨꯛꯀꯤ ꯃꯇꯤꯛ ꯑꯗꯨꯝꯕ ꯄ꯭ꯔꯣꯕ꯭ꯂꯦꯝ ꯑꯗꯨ ꯂꯩꯔꯝꯃꯤ ꯑꯗꯨꯕꯨ ꯍꯧꯖꯤꯛꯀꯤ ꯃꯇꯝꯗꯗꯤ ꯒꯣꯕꯔꯃꯦꯟꯒꯤ ꯑꯁꯤꯒꯨꯝꯕ ꯒꯣꯕꯔꯃꯦꯟꯒꯤ ꯁꯥꯏꯠꯇꯒꯤ ꯑꯁꯤꯒꯨꯝꯕ ꯇꯦꯡꯕꯥꯡ ꯍꯦꯜꯠꯀꯤ ꯇꯦꯡꯕꯥꯡ ꯂꯨꯞ ꯃꯌꯥꯝ ꯂꯤꯡꯈꯠꯂꯛꯄꯅ ꯅꯠꯇ꯭ꯔꯒꯅ ꯁꯦꯝꯕꯤꯕꯅ ꯃꯣꯏꯅ ꯑꯩꯈꯣꯏꯒꯤꯗꯃꯛꯇ ꯁꯦꯝꯕꯤꯕꯅ ꯃꯔꯝ ꯑꯣꯏꯔꯒ ꯑꯗꯨꯛꯀꯤ ꯃꯇꯤꯛ ꯑꯩꯈꯣꯏꯗ ꯅꯨꯡꯉꯥꯏꯖꯔꯦ ꯃꯣꯏꯅ ꯁꯦꯝꯕꯤꯕꯁꯤꯡ ꯑꯁꯤꯅ ꯑꯩꯈꯣꯏꯒꯤꯗꯃꯛꯇꯗꯤ ꯂꯥꯏꯅ ꯊꯥꯕꯤꯔꯛꯄꯒ ꯆꯞ ꯃꯥꯟꯅꯔꯦ ꯍꯥꯏꯅ ꯑꯩꯅ ꯂꯧꯖꯩ ꯑꯗꯨꯅ ꯃꯣꯏꯅ ꯑꯁꯤꯒꯨꯝꯕ ꯁꯦꯝꯕꯤꯕꯁꯤ ꯂꯩꯇ ꯂꯥꯏꯔꯕ ꯀꯌꯥꯒꯤꯗꯤ ꯑꯗꯨꯛꯀꯤ ꯃꯇꯤꯛ ꯆꯥꯎꯅ ꯃꯣꯏꯅ ꯃꯇꯦꯡ ꯄꯤ ꯍꯥꯏꯕꯁꯤꯃ ꯑꯩꯅ ꯉꯁꯤꯒꯤ ꯇꯟꯖꯥ ꯑꯁꯤ ꯂꯧꯔꯒ ꯍꯥꯏꯖꯔꯤ ꯑꯗꯨꯅ ꯃꯁꯤꯗ ꯑꯩꯅ ꯍꯥꯏꯖꯅꯤꯡꯕꯗꯤ ꯀꯔꯤꯁꯨ ꯅꯠꯇꯦ ꯃꯣꯏꯅ ꯑꯁꯤꯒꯨꯝꯕ ꯇꯦꯡꯕꯥꯡꯕꯤꯕꯅ ꯑꯩꯈꯣꯏꯗ ꯑꯅꯥ ꯑꯌꯦꯛ ꯀꯌꯥꯗꯒꯤ ꯀꯟꯕ ꯉꯝꯃꯤ ꯐꯦꯃꯤꯂꯤꯒ ꯅꯨꯡꯉꯥꯏꯅ ꯍꯤꯡꯕꯒꯤ ꯍꯤꯡꯕ ꯉꯝꯅꯕꯁꯨ ꯃꯣꯏꯅ ꯃꯇꯦꯡ ꯄꯤꯕꯤꯔꯦ ꯑꯗꯨꯅ ꯃꯁꯤꯒꯨꯝꯕꯁꯤꯡ ꯑꯁꯤ ꯑꯩꯅ ꯍꯥꯏꯖꯅꯤꯡꯕꯗꯤ ꯍꯣꯏ ꯉꯁꯤ ꯐꯥꯎꯕ ꯈꯨꯗꯣꯡꯆꯥꯕ ꯐꯪꯗꯕꯁꯨ ꯃꯌꯥꯝ ꯑꯃ ꯂꯩꯔꯤ ꯂꯩꯔꯝꯈꯤꯅꯤ ꯍꯥꯏꯕ ꯑꯩꯒꯤ ꯑꯆꯦꯠꯄ ꯊꯥꯖꯕꯅꯤ ꯑꯗꯨ ꯃꯔꯝ ꯑꯣꯏꯔꯒ ꯃꯣꯏꯅꯁꯨ ꯁꯤꯒꯨꯝꯕꯁꯤ ꯀꯨꯞꯅ ꯌꯦꯡꯁꯤꯟꯕꯤꯔꯒ ꯃꯣꯏꯅ ꯁꯤꯒꯨꯝꯕꯒꯤ ꯀꯥꯔꯠ ꯁꯥꯕꯒꯤ ꯔꯤꯀ꯭ꯋꯦꯁ ꯂꯥꯛꯄ ꯃꯇꯝꯗ ꯃꯣꯏꯅꯁꯨ ꯀꯨꯞꯅ ꯌꯦꯡꯁꯤꯟꯕꯤꯔꯒ ꯆꯥꯎꯅ ꯃꯇꯦꯡ ꯄꯥꯡꯅꯕꯒꯤꯗꯃꯛꯇ ꯑꯩꯅꯁꯨ ꯃꯁꯤꯒꯤ ꯈꯨꯠꯊꯥꯡꯁꯤ ꯂꯧꯔꯒ ꯑꯩꯅ ꯍꯥꯏꯖꯔꯤ ꯃꯣꯏꯅ ꯁꯤꯒꯨꯝꯕꯗ ꯃꯇꯦꯡ ꯄꯥꯡꯕꯤꯔꯒꯗꯤ ꯑꯋꯥ ꯑꯅꯥ ꯑꯌꯦꯛ ꯇꯥꯔꯕ ꯃꯤꯁꯤꯡꯗ ꯑꯗꯨꯛꯀꯤ ꯃꯇꯤꯛ ꯄꯨꯟꯁꯤ ꯀꯟꯕꯗ ꯆꯥꯎꯅ ꯃꯇꯦꯡ ꯑꯣꯏꯒꯅꯤ ꯍꯥꯏꯕꯁꯤ ꯑꯩꯒꯤ ꯑꯆꯦꯠꯄ ꯊꯥꯖꯕꯅꯤ ꯑꯗꯨꯅ ꯑꯩꯅ ꯍꯥꯏꯖꯅꯤꯡꯕꯗꯤ ꯃꯁꯤꯗ ꯃꯣꯏꯅ ꯌꯦꯡꯁꯤꯟꯕꯤꯔꯒ ꯉꯁꯥꯏꯒꯤ ꯍꯦꯜꯠ ꯀꯥꯔꯠ ꯁꯥꯅꯤ ꯂꯥꯛꯏꯕꯁꯤꯡꯗꯨꯕꯨꯁꯨ ꯃꯣꯏꯅ ꯌꯦꯡꯁꯤꯟꯕꯤꯔꯒ ꯃꯣꯏꯅ ꯑꯦꯛꯁꯦꯞ ꯇꯧꯕꯤꯔꯒ ꯃꯣꯏ ꯒꯣꯕꯔꯃꯦꯟ ꯁꯥꯏꯠꯇꯒꯤ ꯁꯤꯒꯨꯝꯕ ꯈꯨꯗꯣꯡꯆꯥꯕ ꯑꯁꯤ ꯅꯤꯡꯊꯤꯅ ꯄꯔꯖꯥ ꯑꯋꯥ ꯑꯅꯥ ꯇꯥꯔꯕ ꯄꯔꯖꯥꯁꯤꯡꯗ ꯅꯤꯡꯊꯤꯅ ꯐꯪꯍꯜꯂꯒ ꯑꯁꯤꯒꯨꯝꯕ ꯈꯨꯗꯣꯡꯆꯥꯕ ꯑꯁꯤ ꯄꯤꯕꯤꯔꯒꯗꯤ ꯒꯣꯕꯔꯃꯦꯟ ꯍꯣꯁꯄꯤꯇꯥꯜꯁꯤꯡꯗ ꯑꯁꯤꯒꯨꯝꯕ ꯈꯨꯗꯣꯡ ꯆꯥꯕ ꯑꯁꯤ ꯄꯤꯕꯤꯔꯒꯗꯤ ꯌꯥꯝ ꯅꯨꯡꯉꯥꯏꯖꯒꯅꯤ ꯍꯥꯏꯕꯁꯤ ꯉꯁꯤꯒꯤ ꯇꯟꯖꯥ ꯑꯁꯤ ꯂꯧꯔꯒ ꯑꯩꯅ ꯍꯥꯏꯖꯔꯤ ꯑꯗꯨꯅ ꯈꯨꯗꯤꯡꯃꯛꯅ ꯇꯥꯕ ꯈꯨꯗꯤꯡꯃꯛꯁꯨ ꯒꯣꯕꯔꯃꯦꯟꯅ ꯂꯣꯏꯅꯃꯛ ꯂꯥꯏꯌꯦꯡꯕꯗꯤ ꯉꯝꯕ ꯅꯠꯇꯦ ꯑꯗꯨꯕꯨ ꯍꯦꯜꯠ ꯀꯥꯔꯠꯀꯤ ꯃꯇꯦꯡ ꯑꯁꯤꯅ ꯑꯩꯈꯣꯏꯗ ꯀꯥꯟꯅꯕꯗꯤ ꯑꯗꯨꯛꯀꯤ ꯃꯇꯤꯛ ꯑꯩꯠꯇꯤ ꯄꯥꯔꯁꯦꯟꯗꯤ ꯄꯤꯔꯦ ꯍꯥꯏꯕꯁꯤ ꯉꯁꯤꯒꯤ ꯇꯟꯖꯥ ꯑꯁꯤ ꯂꯧꯔꯒ ꯑꯩꯅ ꯍꯥꯏꯖꯔꯤ ꯃꯔꯝꯗꯤ ꯒꯣꯕꯔꯃꯦꯟꯅ ꯁꯨꯃꯥꯏꯅ ꯌꯦꯡꯁꯤꯟꯕꯤꯔꯝꯗ꯭ꯔꯒꯗꯤ ꯉꯁꯤ ꯃꯅꯤꯄꯨꯔꯗ ꯅꯠꯇ꯭ꯔꯒꯅ ꯑꯩꯒꯤ ꯏꯁꯇꯦꯠ ꯅꯠꯇ꯭ꯔꯒꯅ ꯑꯩꯒꯤ ꯀꯟꯇ꯭ꯔꯤ ꯏꯟꯗꯤꯌꯥꯁꯤꯗ ꯑꯅꯥ ꯑꯌꯦꯛ ꯃꯌꯥꯝ ꯑꯃ ꯌꯥꯎꯔꯝꯒꯅꯤ ꯑꯁꯣꯏ ꯑꯉꯥꯝ ꯃꯌꯥꯝ ꯌꯥꯎꯔꯝꯒꯅꯤ ꯑꯗꯨꯕꯨ ꯒꯣꯕꯔꯃꯦꯟꯅ ꯌꯦꯡꯁꯤꯟꯕꯤꯕꯅ ꯃꯔꯝ ꯑꯣꯏꯔꯒ ꯉꯁꯤ ꯐꯥꯎꯕ ꯑꯁꯣꯏ ꯑꯉꯥꯝ ꯌꯥꯎꯗꯅ ꯑꯩꯈꯣꯏ ꯂꯩꯕ ꯉꯝꯂꯤꯕꯅꯤ ꯍꯥꯏꯕꯁꯤ ꯃꯁꯤ ꯑꯩꯒꯤ ꯑꯆꯦꯠꯄ ꯊꯥꯖꯕꯅꯤ ꯃꯁꯤ ꯍꯥꯏꯔꯒ ꯑꯩ ꯁ꯭ꯋꯥꯏꯗ ꯂꯣꯏꯁꯤꯟꯖꯒꯦ